ꯃꯅꯤꯄꯨꯔꯤ ꯂꯣꯟꯁꯦ ꯁꯤꯒꯤ ꯈꯨꯗꯣꯡꯆꯥꯗꯕ ꯍꯥꯏꯔꯒꯗꯤ ꯃꯅꯤꯄꯨꯔꯤ ꯂꯣꯟ ꯍꯥꯏꯕꯁꯤꯇꯕꯨ ꯑꯈꯣꯏ ꯃꯅꯤꯄꯨꯔ ꯃꯅꯨꯡꯈꯛꯇꯗ ꯉꯥꯡꯉꯦ ꯍꯥꯏꯗꯤ ꯃꯅꯤꯄꯨꯔꯒꯤ ꯋꯥꯡꯃꯗ ꯆꯠꯈ꯭ꯔ ꯇꯥꯔꯒꯗꯤ ꯃꯅꯤꯄꯨꯔꯤ ꯍꯥꯏꯕ ꯋꯥꯍꯩꯁꯤꯃꯗꯤ ꯃꯤꯅꯕꯨꯗꯤ ꯈꯪꯉꯝꯕꯗꯤ ꯌꯥꯏ ꯑꯗꯨꯒ ꯃꯩꯇꯩꯂꯣꯟ ꯍꯥꯏꯕꯁꯤꯗꯤ ꯑꯃꯨꯛ ꯀꯔꯤꯅꯣ ꯀꯔꯝꯕ ꯇ꯭ꯔꯥꯏꯕꯀꯤ ꯂꯣꯟꯅꯣ ꯍꯥꯏꯕꯃ ꯑꯗꯨꯃꯥꯏꯅ ꯀ꯭ꯋꯦꯁꯟ ꯑꯃ ꯍꯪꯕꯒꯤ ꯌꯥꯝꯅ ꯂꯥꯛꯑꯦ ꯑꯗꯨꯒ ꯑꯩꯈꯣꯏꯒꯤ ꯃꯅꯤꯄꯨꯔꯤ ꯃꯩꯇꯩꯂꯣꯟꯁꯦ ꯑꯩꯈꯣꯏꯅ ꯍꯥꯏꯗꯤ ꯀꯩꯅꯣ ꯐꯖꯅ ꯈꯪꯍꯟꯒꯦ ꯍꯥꯏ ꯇꯥꯔꯗꯤ ꯑꯩꯈꯣꯏ ꯐꯖꯅ ꯍꯦꯟꯅ ꯑꯋꯥꯔꯅꯦꯁ ꯂꯩꯕ ꯑꯃ ꯗꯔꯀꯥꯔ ꯇꯥꯏ ꯑꯗꯨꯒ ꯚꯥꯔꯠꯀꯤ ꯀꯟꯁꯇꯤꯇ꯭ꯌꯨꯁꯟꯗꯁꯨ ꯆꯜꯂꯕ ꯂꯦꯡꯒ꯭ꯋꯦꯖ ꯑꯃꯅꯤ ꯑꯩꯈꯣꯏꯒꯤ ꯃꯩꯇꯩꯂꯣꯟꯁꯦ ꯑꯗꯨꯕꯨ ꯉꯁꯥꯏꯒꯤ ꯑꯩꯈꯣꯏꯒꯤ ꯃꯩꯇꯩꯈꯛꯇꯅ ꯉꯥꯡꯕꯅꯤꯅ ꯑꯗꯨꯒꯤꯁꯨ ꯈꯨꯗꯣꯡꯆꯥꯗꯕꯅꯤ ꯍꯥꯏꯅ ꯈꯜꯂꯤ